ꯊꯧꯕꯥꯜ ꯖꯤꯂꯥꯒꯤ ꯃꯐꯝ ꯑꯁꯤꯒꯤ ꯂꯩꯔꯤꯕ ꯂꯩꯉꯥꯛꯂꯣꯜ ꯑꯁꯤ ꯌꯥꯝꯅ ꯐꯩ ꯐꯕꯒꯤ ꯃꯔꯝꯗꯤ ꯂꯝꯕꯤ ꯊꯣꯡ ꯑꯃꯗꯤ ꯆꯠꯊꯣꯛ ꯆꯠꯁꯤꯟ ꯇꯧꯕ ꯃꯇꯝꯗ ꯌꯥꯝꯅ ꯅꯨꯡꯉꯥꯏ ꯑꯅꯥ ꯑꯥꯌꯦꯛ ꯌꯥꯎꯔꯛꯄ ꯃꯇꯝꯗꯁꯨ ꯂꯝꯕꯤ ꯊꯣꯡ ꯐꯔꯕꯅꯤꯅ ꯌꯥꯝꯅ ꯊꯨꯅ ꯍꯣꯁꯄꯤꯇꯥꯜ ꯌꯧꯕ ꯉꯝꯃꯤ ꯑꯦꯝ ꯑꯦꯜ ꯑꯦꯒꯤ ꯃꯃꯤꯡ ꯑꯃ ꯍꯥꯏꯔꯕꯗ ꯁꯨꯔꯖ ꯀꯨꯃꯥꯔ ꯃꯍꯥꯛꯅ ꯈꯨꯡꯒꯪ ꯑꯁꯤꯗ ꯀꯥꯟꯅꯕ ꯀꯌꯥ ꯄꯤ ꯂꯩꯔꯛ ꯂꯩꯀꯥꯏ ꯈꯨꯗꯤꯡꯃꯛꯇ ꯑꯦꯂꯦꯛꯇ꯭ꯔꯤꯛ ꯕ꯭ꯂꯞ ꯊꯥꯟꯕꯤ ꯃꯇꯧ ꯑꯁꯨꯝꯅ ꯀꯥꯟꯅꯕ ꯀꯌꯥ ꯐꯪꯉꯤ